ꯑꯉꯥꯡ ꯑꯣꯏꯔꯤꯉꯩ ꯃꯇꯝꯗ ꯑꯩꯒꯤ ꯂꯩꯀꯥꯏꯗ ꯂꯩꯕ ꯏꯃꯥꯟꯅꯕꯁꯤꯡꯒ ꯅꯤꯡꯊꯝ ꯊꯥꯒꯤ ꯃꯇꯝꯗ ꯇꯦꯂꯪꯀꯥ ꯄꯥꯏꯕ ꯁꯥꯟꯅꯩ ꯇꯦꯂꯪꯀꯥ ꯄꯥꯏꯕ ꯁꯥꯟꯅꯕꯅ ꯑꯩꯈꯣꯏꯗ ꯈ꯭ꯋꯥꯏꯗꯒꯤ ꯅꯨꯡꯉꯥꯏꯕ ꯃꯇꯝ ꯑꯃ ꯑꯣꯏꯈꯤ ꯃꯗꯨꯒꯤ ꯃꯇꯨꯡꯗ ꯑꯃꯨꯛ ꯌꯨꯝꯗ ꯀꯥꯔꯛꯂꯒ ꯃꯥꯔꯕꯣꯜꯁꯨ ꯁꯥꯟꯅꯈꯤ ꯑꯁꯤꯒꯨꯝꯕ ꯅꯨꯡꯉꯥꯏꯔꯕ ꯃꯤꯀꯨꯞꯁꯤꯅ ꯍꯧꯖꯤꯛ ꯁꯥꯟꯅꯕ ꯐꯪꯂꯛꯇ꯭ꯔꯕ ꯃꯇꯝꯗ ꯃꯈꯣꯏꯕꯨ ꯍꯦꯟꯅ ꯅꯤꯡꯁꯤꯡꯍꯜꯂꯤ